ꯃꯣꯏꯒꯤ ꯏꯃꯨꯡ ꯄꯨꯖꯅꯕꯒꯤꯗꯃꯛꯇ ꯑꯩꯈꯣꯏ ꯏꯃꯥꯅ ꯀꯣꯟ ꯑꯃ ꯂꯩꯕꯤꯗꯨꯅ ꯃꯍꯥꯛꯅ ꯀꯣꯟ ꯇꯨꯗꯨꯅ ꯕ꯭ꯂꯥꯖꯅꯆꯤꯡꯕ ꯀꯔꯤꯅꯆꯤꯡꯕ ꯇꯨꯗꯨꯅ ꯇꯨꯗꯨꯅ ꯑꯩꯉꯣꯟꯗ ꯎꯠꯂꯒ ꯑꯩꯅ ꯑꯩꯒꯤ ꯏꯃꯥꯟꯅꯕ ꯃꯈꯩꯗꯨꯗ ꯌꯣꯟꯕꯤꯗꯨꯅ ꯃꯣꯏꯒꯤ ꯏꯃꯨꯡ ꯄꯨꯖꯍꯜꯂꯤ ꯑꯗꯨꯅ ꯃꯥꯒꯤ ꯁꯤꯟꯐꯝ ꯑꯃ ꯑꯣꯏꯗꯨꯅ ꯉꯁꯤ ꯐꯥꯎꯕ ꯃꯣꯏꯒꯤ ꯏꯃꯨꯡꯒꯤ ꯂꯩꯇ ꯂꯥꯏꯔ ꯀꯔꯤ ꯀꯔꯥꯡ ꯄꯨꯝꯅꯃꯛ ꯀꯣꯟ ꯃꯆꯥ ꯑꯗꯨꯗꯒꯤ ꯏꯃꯨꯡ ꯄꯨꯅꯗꯨꯅ ꯆꯠꯅꯔꯤ